ꯃꯌꯥꯝꯒꯤ ꯄꯨꯟꯁꯤꯁꯤꯗꯀꯣ ꯍꯧꯖꯤꯛꯀꯤ ꯁꯥꯟꯅꯕꯁꯤꯡꯁꯤꯅ ꯁꯥꯟꯅꯕ ꯃꯁꯥꯟꯅꯁꯤꯡꯁꯤꯅ ꯑꯆꯧꯕ ꯁꯥꯐꯨ ꯑꯃ ꯄꯤꯌꯦꯕꯀꯣ ꯃꯗꯨꯗꯤ ꯑꯩꯈꯣꯏ ꯁꯥꯟꯅꯕ ꯃꯇꯝꯗ ꯑꯇꯣꯞ ꯑꯇꯣꯞꯄ ꯃꯐꯝꯗ ꯁꯥꯟꯅꯕ ꯆꯠꯂꯤ ꯑꯇꯣꯞ ꯑꯇꯣꯞꯄ ꯃꯤ ꯀꯌꯥꯝ ꯑꯃ ꯊꯦꯡꯅꯩ ꯑꯇꯣꯞ ꯑꯇꯣꯞꯞ ꯃꯐꯝꯗꯒꯤ ꯃꯁꯥꯟꯅ ꯃꯌꯥꯝ ꯑꯃ ꯐꯪꯏ ꯃꯤ ꯊꯦꯡꯅꯔꯤꯕ ꯈꯨꯗꯤꯡꯒꯤ ꯑꯩꯈꯣꯏꯒꯤ ꯏꯁꯥꯗ ꯁꯥꯐꯨ ꯍꯦꯡꯒꯠꯇꯣꯏꯅꯤ ꯍꯩꯁꯤꯡꯕ ꯍꯦꯟꯒꯠꯇꯣꯏꯅꯤ ꯁꯥꯟꯅꯕ ꯌꯥꯝꯃꯤꯕ ꯈꯨꯗꯤꯡꯒꯤ ꯏꯁꯥꯗ ꯍꯛꯆꯥꯡ ꯐꯕ ꯍꯦꯟꯒꯠꯇꯣꯏꯅꯤ ꯃꯌꯥꯝꯅ ꯁꯛ ꯈꯪꯕꯤꯕ ꯍꯦꯜꯂꯛꯀꯗꯣꯏꯅꯤ ꯂꯩꯔꯤꯕ ꯐꯤꯕꯝꯗꯨꯗꯒꯤ ꯑꯩꯈꯣꯏ ꯆꯥꯎꯊꯣꯛꯅ ꯍꯦꯟꯗꯣꯛꯅ ꯅꯨꯡꯉꯥꯏꯅ ꯍꯤꯡꯉꯛꯄꯁꯨ ꯉꯝꯗꯣꯏꯅꯤ ꯑꯗꯨꯗꯒꯤ ꯏꯁꯥꯒꯤ ꯍꯤꯡꯖꯅꯕꯒꯤꯗꯃꯛꯇ ꯏꯁꯥꯒꯤ

ꯁꯦꯟꯗꯥꯜ ꯂꯝꯕꯤ ꯑꯃꯁꯨ ꯑꯣꯏꯔꯛꯀꯗꯣꯏꯅꯤ ꯍꯥꯏꯗꯤ ꯁꯥꯟꯅꯕꯁꯤꯅ ꯁꯝꯅ ꯍꯥꯏꯔꯕꯗ ꯑꯩꯈꯣꯏꯅ ꯉꯁꯤ ꯁꯨꯝ ꯌꯨꯝꯗ ꯀꯛꯀꯛ ꯁꯥꯟꯅꯔꯝꯕꯗꯒꯤ ꯈꯔ ꯁꯥꯟꯅꯔꯤꯕ ꯃꯁꯥꯟꯅꯗꯨꯗ ꯈꯔ ꯍꯩꯔꯛꯇꯅ ꯑꯇꯣꯞ ꯑꯇꯣꯞꯄ ꯃꯤꯒ ꯂꯝꯕꯥ ꯄꯥꯕ ꯉꯝꯃꯛꯀꯅꯤ ꯍꯥꯏꯗꯤ ꯑꯩꯈꯣꯏꯅ ꯁꯥꯟꯅꯔꯝꯕꯗꯨꯗꯒꯤ ꯃꯌꯥꯝꯒ ꯄꯨꯜꯂꯒ ꯁꯥꯟꯅꯔꯛꯑꯅꯤ ꯃꯌꯥꯝꯒ ꯁꯥꯟꯅꯔꯛꯄꯗꯨꯗꯒꯤꯗꯤ ꯑꯩꯈꯣꯏꯅ ꯀ꯭ꯂꯞ ꯑꯃꯗꯅꯤ ꯈꯪꯗꯦ ꯌꯥꯎꯁꯤꯜꯂꯅꯤ ꯑꯗꯨꯗ ꯍꯦꯟꯅ ꯍꯩꯔꯛꯄ ꯇꯥꯔꯒꯗꯤ ꯑꯩꯈꯣꯏꯅ ꯑꯩꯈꯣꯏꯒꯤ ꯂꯩꯔꯤꯕ ꯂꯝꯗꯨꯒꯤ ꯔꯤꯄ꯭ꯔꯖꯦꯟꯇꯦꯇꯤꯞ ꯑꯃ ꯑꯣꯏꯅ ꯊꯣꯛꯑꯒ ꯑꯇꯣꯞ ꯑꯇꯣꯞꯄ ꯃꯐꯝꯒ ꯑꯇꯣꯞ ꯑꯇꯣꯞꯄ ꯀ꯭ꯂꯞꯁꯤꯡꯒ ꯃꯥꯌꯣꯛꯅꯕ ꯃꯇꯝꯗ ꯑꯩꯈꯣꯏꯅ ꯀꯔꯤꯒꯨꯝꯕ ꯉꯝꯃꯛꯄ ꯇꯥꯔꯒꯗꯤ ꯑꯩꯈꯣꯏꯒꯤ ꯃꯤꯡꯆꯠꯁꯨ ꯃꯤꯡꯆꯠꯁꯨ ꯑꯣꯏꯒꯅꯤ ꯑꯗꯨꯒꯤ ꯃꯊꯛꯇ ꯑꯩꯈꯣꯏꯒꯤ ꯃꯁꯥꯟꯅꯗꯨꯁꯨ ꯃꯌꯥꯝꯗ ꯐꯥꯎꯍꯟ ꯃꯌꯥꯝꯗ ꯃꯤꯡꯆꯠ ꯄꯣꯔꯛꯄꯗꯇ ꯅꯠꯇꯅ ꯃꯌꯥꯝꯗ ꯁꯛ ꯇꯥꯛꯑꯝꯕꯁꯨ ꯉꯝꯒꯅꯤ ꯑꯩꯈꯣꯏꯒꯤ ꯄꯤꯛꯈ꯭ꯔꯕ ꯂꯝꯗꯝ ꯑꯁꯤꯗ ꯁꯤꯒꯨꯝꯕ ꯃꯁꯥꯟꯅ ꯍꯩꯕ ꯃꯤ ꯃꯌꯥꯝ ꯑꯃꯁꯨ ꯂꯩ ꯍꯥꯏꯅ ꯃꯌꯥꯝꯗꯁꯨ ꯁꯛ ꯇꯥꯛꯑꯝꯃꯤ ꯑꯗꯒꯤ ꯑꯩꯈꯣꯏꯒꯤ ꯂꯩꯔꯤꯕ ꯏꯃꯥ ꯂꯩꯕꯥꯛꯁꯤꯁꯨ ꯃꯌꯥꯝꯗ ꯁꯛ ꯇꯥꯛꯑꯃꯃꯤ ꯁꯛ ꯇꯥꯛꯑꯝꯕꯗꯇ ꯅꯠꯇꯅ ꯑꯩꯈꯣꯏꯒꯤ ꯏꯃꯥ ꯂꯩꯕꯥꯛꯁꯤꯗ ꯍꯤꯡꯅꯕꯒꯤ ꯂꯝꯕꯤ ꯑꯃꯁꯨ ꯑꯣꯏꯔꯛꯀꯗꯣꯏꯅꯦꯕ ꯁꯥꯟꯅꯔꯨꯔꯅꯤ ꯁꯥꯟꯅꯔꯨꯔꯒ ꯃꯈꯣꯏꯅ ꯁꯥꯟꯅꯔꯨꯕꯒꯤꯗꯃꯛꯇ ꯃꯈꯣꯏꯅ ꯊꯣꯏꯔꯛꯄꯒꯤꯗꯃꯛꯇ ꯀꯔꯤꯒꯨꯝꯕ ꯈꯔꯗꯤ ꯃꯤ ꯃꯌꯥꯝꯅ ꯄꯤꯕꯤꯔꯛꯀꯅꯤ ꯑꯗꯨ ꯄꯤꯕꯤꯔꯛꯄ ꯈꯔꯗꯨꯅ ꯌꯥꯝꯕ ꯌꯥꯝꯗꯕꯒꯤꯇ ꯅꯠꯇꯅ ꯑꯩꯈꯣꯏꯒꯤ ꯃꯥꯏꯗꯨꯁꯨ ꯃꯌꯥꯝ ꯃꯃꯥꯡꯗ ꯊꯃꯝꯗꯣꯏꯅꯤ ꯑꯩꯈꯣꯏꯅ ꯁꯤꯃꯐꯧꯗꯤ ꯇꯧꯕ ꯉꯝꯃꯦꯀꯣ ꯍꯥꯏꯕꯗꯨ ꯃꯌꯥꯝ ꯃꯥꯡꯗ ꯊꯃꯝꯗꯣꯏꯅꯤ ꯑꯩꯈꯣꯏꯒꯤ ꯍꯤꯡꯕꯒꯤ ꯄꯨꯟꯁꯤꯗ ꯃꯍꯥꯎ ꯊꯣꯛꯅ ꯍꯤꯡꯕ ꯍꯥꯏꯕꯗꯨꯁꯨ ꯉꯝꯗꯣꯏꯅꯤ ꯍꯛꯆꯥꯡꯁꯨ ꯐꯅ ꯂꯩꯗꯣꯏꯅꯤ